ꯑꯩꯅ ꯑꯩꯈꯣꯏꯒꯤ ꯋꯔꯜꯗꯁꯤꯗ ꯖꯒꯥ ꯑꯃ ꯍꯧꯖꯤꯛ ꯇ꯭ꯔꯕꯦꯜ ꯇꯧ ꯖꯒꯥ ꯑꯃꯗ ꯆꯠꯂꯣꯅ ꯍꯥꯏꯔꯗꯤ ꯑꯩ ꯆꯥꯏꯅꯥ ꯆꯠꯀꯅꯤ ꯑꯇꯩꯒꯤ ꯅꯠꯇꯦ ꯆꯥꯏꯅꯥꯁꯦ ꯑꯈꯣꯏꯒꯤ ꯂꯩꯔꯤꯕ ꯏꯟꯗꯤꯌꯥ ꯍꯥꯏꯔꯤꯕ ꯂꯩꯕꯥꯛꯁꯦ ꯑꯩꯈꯣꯏ ꯕꯥꯔꯠ ꯍꯥꯏꯔꯤꯕ ꯂꯩꯕꯥꯛꯁꯤꯒꯁꯨ ꯌꯥꯝꯅ ꯅꯛꯅꯕ ꯑꯩꯈꯣꯏꯒꯤ ꯌꯨꯝꯂꯣꯟꯅꯕ ꯂꯩꯕꯥꯛꯅꯤ ꯍꯥꯏ ꯇꯥꯔꯦ ꯑꯗꯨꯒ ꯆꯠꯄ ꯃꯥꯅ ꯄꯩꯁꯥ ꯍꯦꯟꯅ ꯀꯣꯝꯃꯤ ꯃꯥꯅ ꯆꯠꯄꯗ ꯇꯦꯜꯂꯤ ꯍꯥꯏꯕꯒꯤ ꯋꯥ ꯅꯠ ꯅꯠꯇꯦ ꯃꯥꯁꯦ ꯇꯦꯛꯅꯣꯂꯣꯖꯤꯗꯁꯨ ꯍꯤꯔꯝ ꯈꯨꯗꯤꯡꯃꯛꯇ ꯑꯣꯕꯔꯣꯜ ꯑꯗꯨꯛꯀꯤ ꯃꯇꯤꯛ ꯔꯤꯆ ꯑꯣꯏꯕ ꯑꯃꯗꯤ ꯃꯈꯣꯏꯁꯦ ꯗꯤꯕꯦꯂꯞ ꯇꯧꯔꯕ ꯋꯦꯜ ꯗꯤꯕꯦꯂꯞ ꯇꯧꯔꯕ ꯀꯟꯇ꯭ꯔꯤ ꯑꯃꯅꯤ ꯃꯣꯏꯒꯤ ꯏꯖꯨꯀꯦꯁꯟ ꯁꯤꯁꯇꯦꯝ ꯑꯩꯈꯣꯏꯒꯤ ꯔꯤꯗꯤꯡ ꯍꯦꯕꯤꯠꯁ ꯑꯗꯨꯒ ꯄꯦꯄꯔ ꯋꯔꯛꯁ ꯃꯣꯏꯒꯤ ꯑꯩꯈꯣꯏꯒꯤ ꯄꯣꯂꯤꯁꯤ ꯄ꯭ꯔꯣꯒ꯭ꯔꯦꯝ ꯂꯩꯕꯥꯛꯇꯨꯒꯤ ꯆꯠꯅꯔꯤꯕ ꯑꯩꯈꯣꯏꯒꯤ ꯂꯩꯉꯥꯛ ꯁꯥꯁꯟ ꯍꯥꯏꯔꯤꯕꯅꯆꯤꯡꯕꯁꯤꯡꯁꯦ ꯑꯗꯨꯛꯀꯤ ꯃꯇꯤꯛ ꯇꯝꯖꯅꯤꯡꯉꯥꯏ ꯑꯣꯏꯕ ꯀꯌꯥ ꯑꯃꯁꯨ ꯌꯥꯎꯔꯤ ꯃꯣꯏꯁꯦ ꯁꯣꯁꯤꯌꯦꯜꯂꯤꯖꯝꯅꯦ ꯑꯗꯨꯕꯨ ꯑꯗꯨꯛꯀꯤ ꯃꯇꯤꯛ ꯑꯩꯈꯣꯏꯒꯤ ꯃꯕꯨꯛ ꯃꯔꯥ ꯇꯞꯅ ꯐꯖꯅ ꯄꯥꯟꯕ ꯂꯩꯕꯥꯛ ꯑꯃꯅꯦ ꯑꯗꯨꯒ ꯇꯦꯛꯅꯣꯂꯣꯖꯤꯒꯤ ꯃꯇꯥꯡꯗꯁꯨ ꯖꯄꯥꯟꯗꯒꯤ ꯀꯩꯁꯨ ꯆꯩꯅꯥꯅ ꯇꯥꯕ ꯅꯠꯇꯦ ꯑꯗꯨꯛꯀꯤ ꯃꯇꯤꯛ ꯋꯥꯡꯉꯦ ꯍꯥꯏ ꯇꯥꯔꯦ ꯑꯗꯨꯅ ꯇꯦꯛꯅꯣꯂꯣꯖꯤꯒꯤ ꯋꯥꯗꯒꯤ ꯑꯗꯒꯤꯗꯤ ꯃꯥꯒꯤ ꯏꯟꯗꯁꯇ꯭ꯔꯤꯌꯦꯜ ꯏꯟꯗꯁꯇ꯭ꯔꯤꯌꯦꯜꯂꯤꯖꯝ ꯏꯟꯗꯁꯇ꯭ꯔꯤꯌꯦꯂꯥꯏꯖꯦꯁꯟ ꯑꯗꯒꯤ ꯐꯦꯛꯇꯔꯤꯅꯆꯤꯡꯕ ꯊꯕꯛ ꯐꯪꯕꯒꯤ ꯆꯥꯡꯁꯨ ꯑꯗꯨꯛꯀꯤ ꯃꯇꯤꯛ ꯋꯥꯡꯉꯤ ꯖꯣꯞ ꯑꯣꯄꯣꯔꯆꯨꯅꯤꯇꯤ ꯍꯦꯟꯅ ꯂꯩ ꯑꯗꯨꯒ ꯑꯩꯈꯣꯏꯒꯤ ꯏꯖꯨꯀꯦꯁꯟ ꯁꯤꯁꯇꯦꯝꯁꯦ ꯃꯣꯏꯒꯤꯅ ꯄꯨꯔꯥ ꯇꯣꯡꯉꯥꯟꯕ ꯈꯤꯇꯪ ꯇꯣꯡꯉꯥꯜꯂꯦ ꯍꯥꯏ ꯇꯥꯔꯦ ꯁ꯭ꯂꯥꯏꯠ ꯗꯤꯐꯔꯦꯟꯁ ꯂꯩ ꯑꯇꯣꯞ ꯑꯇꯣꯞꯄ ꯁꯤꯁꯇꯦꯝꯗꯒꯤ ꯑꯗꯨꯅ ꯆꯩꯅꯥꯁꯦ ꯑꯗꯨꯛꯀꯤ ꯃꯇꯤꯛ ꯄꯥꯝꯃꯦ ꯁꯥꯟꯅ ꯈꯣꯠꯅꯕꯗꯁꯨ ꯁꯥꯇ꯭ꯔꯁꯤꯡꯗ ꯇ꯭ꯔꯦꯅꯤꯡ ꯇꯧꯕꯒꯤ ꯃꯑꯣꯡꯁꯨ ꯈꯦꯠꯅꯕ ꯑꯗꯨ ꯍꯥꯏꯖꯅꯤꯡꯏ